ꯏꯆꯥ ꯅꯨꯄꯤ ꯂꯨꯍꯣꯡꯕꯒꯤ ꯎꯄꯨ ꯀꯥꯡꯗꯣꯟ ꯂꯩꯒꯦ ꯂꯥꯛꯄꯅꯤ ꯑꯗꯣ ꯅꯪꯒꯤꯁꯦ ꯀꯔꯤ ꯀꯔꯤ ꯂꯩ ꯎꯆꯥꯟꯒꯤ ꯂꯩꯕꯔꯥ ꯂꯩꯍꯥꯎꯒꯤ ꯑꯗꯒꯤ ꯎꯅꯤꯡꯊꯧꯒꯤ ꯀꯔꯤꯒꯤ ꯂꯣꯏꯅꯃꯛ ꯁꯨꯅ ꯂꯩꯕꯔꯥ ꯎ ꯃꯈꯜ ꯎꯄꯨ ꯀꯥꯡꯊꯣꯜ ꯆꯧꯀ꯭ꯔꯤ ꯅꯨꯡꯒ꯭ꯔꯤ ꯁꯥꯏꯠ ꯇꯦꯕꯜ ꯂꯣꯏꯅꯃꯛ ꯂꯨꯍꯣꯡꯕ ꯑꯃꯒꯤ ꯃꯄꯣꯠ ꯃꯆꯩ ꯂꯣꯏꯅ ꯁꯨꯅꯕ ꯂꯩꯔꯗꯤ ꯏꯆꯥ ꯅꯨꯄꯤꯒꯤꯁꯦ ꯅꯉꯣꯟꯗꯒꯤ ꯂꯣꯏꯅ ꯂꯩꯒꯦ ꯂꯥꯛꯏꯅꯤ ꯎꯆꯥꯟꯗꯅ ꯀꯌꯥ ꯄꯤꯔꯤꯕ ꯂꯨꯍꯣꯡꯕꯒꯤ ꯁꯦꯠꯇ ꯎꯆꯥꯟꯗꯨꯅ ꯀꯌꯥ ꯄꯤꯔꯤꯕ ꯁꯦꯠ ꯑꯃ ꯂꯧꯒꯦ ꯀꯔꯤ ꯀꯔꯤ ꯌꯥꯎꯔꯛꯀꯗꯣꯏꯅꯣ ꯗ꯭ꯔꯦꯁꯤꯡ ꯇꯦꯕꯜ ꯌꯥꯎꯔꯛꯀꯗ꯭ꯔꯥ ꯐꯤꯌꯥꯟꯁꯨ ꯌꯥꯎꯒꯗ꯭ꯔꯥ ꯗꯥꯏꯅꯤꯡ ꯇꯦꯕꯜꯒꯤ ꯆꯧꯀ꯭ꯔꯤ ꯀꯌꯥ ꯌꯥꯎꯔꯛꯀꯅꯤ ꯑꯗꯨꯗꯤ ꯌꯥꯝ ꯐꯔꯦ ꯁꯨꯅꯕ ꯅꯉꯣꯟꯗ ꯂꯣꯏ ꯂꯧꯔꯒꯦꯀꯣ ꯂꯩꯍꯥꯎꯒꯤ ꯂꯩꯕ꯭ꯔꯥ ꯇꯤꯛꯀꯨꯝꯕ ꯂꯩꯕ꯭ꯔꯥ ꯃꯣꯏꯅ ꯈꯔ ꯃꯃꯟ ꯇꯥꯡꯉꯝꯗꯧ ꯃꯥꯜꯂꯤ ꯑꯗꯣ ꯅꯨꯃꯤꯠ ꯀꯌꯥꯅꯤꯒꯤ ꯃꯇꯨꯡꯗ ꯂꯧꯕ ꯌꯥꯅꯤ ꯅꯨꯃꯤꯠ ꯀꯌꯥꯅꯤ ꯆꯪꯅꯤ ꯑꯗꯨꯗꯤ ꯄꯣꯠꯇꯣ ꯅꯣꯏꯅ ꯑꯗꯨꯝ ꯊꯤꯜꯂꯛꯄ ꯌꯥꯒꯗ꯭ꯔꯥ ꯑꯩꯈꯣꯏꯅ ꯒꯥꯔꯤ ꯋꯥꯏꯔꯒ ꯂꯥꯛꯎ ꯍꯥꯏꯕ꯭ꯔꯥ ꯚꯔꯥꯅ ꯀꯃꯥꯏ ꯇꯧꯕꯅꯣ ꯀꯔꯤ ꯒꯥꯔꯤꯗ ꯂꯥꯛꯀꯗꯣꯏꯅꯣ ꯑꯩꯈꯣꯏꯒꯤ ꯂꯝꯕꯤꯁꯤꯗꯤ ꯈꯔ ꯄꯤꯛꯏ ꯈꯨꯏꯌꯦ ꯌꯥꯒꯗ꯭ꯔꯥ ꯌꯥꯔꯣꯏꯗ꯭ꯔꯥ ꯈꯪꯗꯦꯅꯦ ꯍꯧꯖꯤꯛ ꯀꯥꯟꯒꯤ ꯑꯣꯇꯣꯃꯦꯇꯤꯛꯀꯤ ꯊꯣꯡ ꯍꯥꯡꯗꯣꯛ ꯍꯥꯡꯖꯤꯟ ꯇꯧꯕꯗꯣ ꯌꯥꯎꯕ꯭ꯔꯥ ꯎꯄꯨꯗ ꯌꯥꯎꯕ꯭ꯔꯥ ꯎꯄꯨꯗ

ꯎ ꯃꯆꯨꯗꯣ ꯅꯣꯏꯅ ꯑꯗꯨꯝ ꯊꯥꯕ ꯌꯥꯕ꯭ꯔꯥ ꯑꯩꯈꯣꯏ ꯑꯄꯥꯝꯕ ꯊꯥꯎ ꯍꯥꯏꯕꯗꯣ ꯅꯣꯏꯅ ꯌꯥꯒꯗ꯭ꯔꯥ ꯃꯆꯨꯗꯣ ꯎꯝ ꯄꯣꯠꯇꯣ ꯈꯔ ꯆꯦꯛꯁꯟꯅ ꯇꯧꯕꯤꯔꯣꯀꯣ ꯃꯊꯪꯒꯤ ꯇꯥꯡ ꯀꯨꯟꯊ꯭ꯔꯥꯗ ꯂꯧꯖꯔꯒꯦꯀꯣ ꯁꯣꯏꯕꯨ ꯁꯣꯏꯕꯤꯔꯅꯨ ꯑꯦꯠꯕꯥꯟꯁꯅ ꯀꯌꯥꯃ ꯄꯤꯅꯔꯤꯕ ꯑꯣ ꯑꯩꯅ ꯄꯣꯠ ꯂꯧꯕꯁꯦ ꯑꯦꯠꯕꯥꯟꯁ ꯄꯤꯒꯗ꯭ꯔꯣ